ꯑꯩꯒꯤ ꯑꯩꯈꯣꯏꯒꯤ ꯂꯩꯐꯝꯗ ꯑꯃꯣꯠꯄꯁꯦ ꯋꯦꯁ ꯃꯦꯅꯦꯁꯃꯦꯟꯁꯈꯣꯏꯅ ꯑꯃꯣꯠꯄ ꯈꯣꯝꯃꯠꯀꯤꯕꯤꯕ ꯀꯥꯎꯈ꯭ꯔꯦ ꯑꯗꯨꯅ ꯗꯁꯕꯤꯟꯗ ꯂꯝꯕꯤ ꯃꯇꯥꯏꯒꯤ ꯗꯁꯕꯤꯟꯗ ꯑꯃꯣꯠꯄ ꯌꯥꯝ ꯂꯩꯍꯧꯔꯦ ꯑꯗꯨꯅ ꯈꯨꯟꯅ ꯀꯩꯀꯥꯅ ꯁꯥꯎꯅꯔꯦ ꯑꯩꯕꯨ ꯂꯩꯐꯝꯅ ꯃꯅꯤꯡ ꯂꯩꯀꯥꯏ ꯑꯗꯨꯗ ꯍꯦꯛ ꯃꯅꯤꯡ ꯂꯩꯀꯥꯏ ꯑꯗꯨꯒ ꯑꯗꯨꯒ ꯅꯍꯥꯛꯀꯤ ꯑꯃꯣꯠꯄ ꯍꯨꯟꯗꯣꯛꯅꯕ ꯀꯩꯀꯥ ꯈꯨꯅꯥꯎꯗꯕꯗꯨ ꯊꯨꯅ ꯈꯨꯟꯗꯣꯛꯄꯤꯌꯨ ꯍꯨꯟꯗꯣꯛꯄꯒꯤ ꯑꯃꯣꯠꯄ ꯂꯩꯔꯗꯤ ꯂꯩꯅꯥꯁꯨ ꯀꯩꯀꯥꯁꯨ ꯊꯣꯛꯑꯦ ꯑꯗꯨꯒ ꯋꯦꯁ ꯃꯦꯅꯦꯁꯃꯦꯟ ꯌꯥꯔꯒꯗꯤ ꯀꯝꯄꯦꯅꯤꯗ ꯌꯥꯔꯒꯗꯤ ꯈꯔ ꯊꯨꯅ ꯂꯥꯛꯄꯄꯤꯔꯒ ꯑꯃꯣꯠꯄꯁꯦ ꯈꯨꯟꯒꯠꯅꯕ ꯍꯣꯠꯅꯔꯤ ꯑꯦ ꯍꯥꯏꯖꯔꯤ ꯐꯤꯕꯝ ꯌꯥꯝ ꯁꯣꯛꯅꯔꯛꯑꯅꯤ ꯁꯤ ꯑꯃꯣꯠꯄ ꯌꯥꯝꯃꯜꯂꯗꯤ ꯅꯨꯃꯤꯠ ꯅꯨꯃꯤꯠ ꯈꯨꯜꯍꯧꯗ꯭ꯔꯗꯗꯤ ꯅꯨꯃꯤꯠ ꯅꯨꯃꯤꯠꯀꯤ ꯌꯥꯝꯈꯠꯂꯅꯤ